ꯑꯩꯈꯣꯏ ꯏꯁꯄꯦꯁꯁꯤꯡꯗ ꯂꯩꯔꯤꯕ ꯒ꯭ꯔꯍꯥꯁꯤꯡ ꯃꯌꯥꯝꯁꯤꯡ ꯑꯃꯁꯨꯡ ꯃꯥꯒꯤ ꯒꯦꯂꯦꯛꯁꯤꯁꯤꯡ ꯑꯁꯤꯒꯤ ꯃꯔꯛꯇ ꯊꯣꯛꯂꯤꯕ ꯇꯧꯔꯤꯕ ꯃꯑꯣꯡ ꯃꯇꯧꯁꯤꯡ ꯑꯃꯁꯨꯡ ꯏꯁꯇꯥꯔ ꯃꯌꯥꯝꯁꯤꯡ ꯏꯁꯄꯦꯁꯁꯤꯗ ꯑꯍꯥꯡꯕ ꯂꯣꯏꯅ ꯂꯩꯕ ꯉꯥꯛꯇꯅꯦ ꯑꯗꯨꯅ ꯏꯁꯄꯦꯁ ꯁꯤꯗ ꯂꯩꯔꯤꯕ ꯑꯩꯈꯣꯏꯒꯤ ꯒ꯭ꯔꯍꯥꯁꯤꯡ ꯑꯃꯁꯨꯡ ꯒꯦꯂꯦꯛꯁꯤ ꯁꯤꯡꯒꯤ ꯃꯔꯛꯇ ꯅꯨꯡꯇꯤꯒꯤ ꯊꯣꯛꯂꯤꯕ ꯑꯃꯁꯨꯡ ꯇꯧꯔꯤꯕ ꯃꯊꯧꯁꯤꯡ ꯐꯪꯁꯟꯁꯤꯡ ꯑꯁꯦ ꯑꯩꯈꯣꯏꯒꯤ ꯆꯥꯎꯈꯠꯂꯕ ꯍꯧꯖꯤꯛꯀꯤ ꯃꯇꯝꯗ ꯌꯥꯝꯅ ꯆꯥꯎꯈꯠꯂꯕ ꯇꯦꯛꯅꯣꯂꯣꯖꯤꯒꯤ ꯊꯥꯛꯇ ꯌꯥꯝꯅ ꯋꯥꯡꯂꯕ ꯑꯗꯨꯒꯨꯝꯕ ꯈꯨꯠꯂꯥꯏꯁꯤꯡꯅ ꯁꯝꯅ ꯍꯥꯏꯔꯕꯗ ꯇꯦꯂꯦꯁꯀꯣꯞꯅꯁꯨ ꯎꯕ ꯐꯪꯉꯤ ꯑꯗꯨꯒ ꯑꯩꯈꯣꯏꯒꯤ ꯐꯥꯎꯔꯕ ꯁꯥꯏꯟꯇꯤꯁꯁꯤꯡꯅ ꯄꯨꯊꯣꯛꯂꯤꯕ ꯑꯩꯈꯣꯏꯒꯤ ꯇꯦꯛꯅꯣꯂꯣꯖꯤꯁꯤꯡ ꯍꯥꯏꯕꯗꯤ ꯁꯦꯇꯦꯂꯥꯏꯠꯀꯤ ꯃꯇꯦꯡꯅ ꯎꯕ ꯐꯪꯍꯜꯂꯤ ꯑꯩꯈꯣꯏꯒꯤ ꯃꯤꯑꯣꯏꯕꯁꯤꯡ ꯑꯁꯤꯗ ꯑꯩꯈꯣꯏꯅ ꯅꯣꯡꯃꯗ ꯊꯣꯛꯂꯤꯕ ꯊꯧꯗꯣꯛ ꯋꯥꯊꯣꯛꯁꯤꯡ ꯃꯌꯥꯝ ꯑꯃ ꯏꯁꯄꯦꯁ ꯑꯁꯤꯗ ꯅꯣꯏ ꯑꯩꯈꯣꯏꯅ ꯑꯃꯨꯛꯇ ꯎꯗ꯭ꯔꯤꯕ ꯑꯃꯨꯛꯇ ꯈꯪꯗ꯭ꯔꯤꯕ ꯊꯣꯛꯇ꯭ꯔꯤꯕ ꯊꯧꯗꯣꯛ ꯋꯥꯊꯣꯛ ꯃꯌꯥꯝꯁꯤꯡ ꯑꯁꯦ ꯁꯦꯇꯦꯂꯥꯏꯠꯀꯤ ꯈꯨꯠꯊꯥꯡꯗ ꯂꯣꯏꯅ ꯎꯕ ꯈꯪꯕ ꯉꯝꯍꯜꯂꯤ ꯑꯃꯁꯨꯡ ꯍꯥꯏꯔꯤꯕꯁꯤꯒꯤ ꯏꯁꯄꯦꯁꯁꯤꯡ ꯑꯁꯤꯗ ꯂꯩꯔꯤꯕ ꯃꯥꯒꯤ ꯏꯁꯇꯥꯔꯁꯤꯡ ꯑꯃꯁꯨꯡ ꯏꯁꯇꯥꯔꯒꯤ ꯃꯊꯧ ꯑꯃꯗꯤ ꯃꯍꯥꯛꯀꯤ ꯑꯦꯁꯇꯦꯔꯣꯏꯠ ꯁꯤꯡ ꯑꯁꯤꯅ ꯑꯩꯈꯣꯏꯒꯤ ꯒ꯭ꯔꯍꯥꯁꯤꯡꯗ ꯑꯩꯈꯣꯏꯒꯤ ꯑꯥꯔꯠ ꯑꯁꯤꯗ ꯇꯥꯔꯛꯄ ꯑꯁꯤ ꯃꯥꯒꯤ ꯅꯤꯇꯤ ꯅꯤꯌꯣꯝ ꯃꯥꯒꯤ ꯊꯕꯛꯁꯤꯡ ꯑꯁꯦ ꯁꯦꯇꯦꯂꯥꯏꯠꯀꯤ ꯈꯨꯠꯊꯥꯡꯗꯒꯤ ꯂꯣꯏꯅ ꯑꯩꯈꯣꯏꯅ ꯊꯤꯖꯤꯟꯕꯗ ꯂꯣꯏꯅ ꯈꯪꯍꯜꯂꯤ ꯑꯗꯨꯒ ꯑꯃꯁꯨꯡ ꯑꯩꯈꯣꯏꯒꯤ ꯇꯦꯂꯦꯁꯀꯣꯞꯀꯤ ꯃꯇꯦꯡꯅꯁꯨ ꯑꯋꯥꯡꯕ ꯊꯥꯛ ꯑꯁꯤꯗ ꯑꯩꯈꯣꯏꯅ ꯎꯕ ꯐꯪꯍꯜꯂꯤ ꯑꯗꯨꯅ ꯑꯋꯥꯡꯕ ꯊꯥꯛꯇ ꯂꯩꯔꯤꯕ ꯑꯩꯈꯣꯏꯒꯤ ꯏꯁꯄꯦꯁꯁꯤꯡ ꯏꯁꯄꯦꯁꯁꯤꯡ ꯑꯁꯤꯗ ꯂꯩꯔꯤꯕ ꯏꯁꯇꯥꯔ ꯃꯌꯥꯝꯁꯤꯡ ꯑꯃꯗꯤ ꯒꯦꯂꯦꯛꯁꯤꯅ ꯇꯧꯔꯤꯕ ꯃꯥꯒꯤ ꯐꯪꯁꯟ ꯑꯁꯦ ꯂꯣꯏꯅ ꯁꯦꯇꯦꯂꯥꯏꯠꯅ ꯎꯕ ꯐꯪꯍꯜꯂꯤ